ꯑꯗꯨꯛꯀꯤ ꯃꯇꯤꯛ ꯀꯥꯅꯔꯦ ꯑꯩꯉꯣꯟꯗ ꯊꯕꯛ ꯏꯪꯈꯥꯡ ꯃꯌꯥꯝ ꯑꯃ ꯁꯨꯔꯁꯨ ꯑꯩꯅ ꯃꯐꯝ ꯑꯃꯗ ꯆꯠꯊꯣꯛꯈ꯭ꯔꯁꯨ ꯑꯩꯅ ꯍꯥꯞꯄꯒ ꯁꯨꯔꯝꯕ ꯃꯇꯝꯗ ꯑꯗꯨꯝꯃꯛ ꯁꯨꯕ ꯂꯣꯏꯔꯒ ꯂꯩꯔꯝꯃꯦ ꯑꯩ ꯑꯗꯨꯛꯀꯤ ꯃꯇꯤꯛ ꯅꯨꯡꯉꯥꯏ ꯋꯥꯈꯟ ꯅꯨꯡꯉꯥꯏ ꯊꯕꯛ ꯆꯤꯟꯕ ꯅꯨꯄꯤ ꯑꯩꯈꯣꯏꯗꯗꯤ ꯑꯗꯨꯛꯀꯤ ꯃꯇꯤꯛ ꯋꯥꯆꯤꯡ ꯃꯦꯆꯤꯟꯁꯤꯅ ꯏꯇꯦꯡ ꯄꯥꯡꯕꯤꯔꯦ ꯑꯗꯨꯛꯀꯤ ꯃꯇꯤꯛ ꯀꯥꯅꯔꯦ ꯑꯗꯒꯤ ꯑꯗꯨꯛꯀꯤ ꯃꯇꯤꯛ ꯀꯥꯟꯅꯩ